ꯂꯩꯕꯥꯛ ꯑꯁꯤꯗ ꯂꯩꯔꯤꯕ ꯑꯅꯥ ꯂꯥꯏꯌꯦꯡꯁꯪꯒꯤ ꯐꯤꯕꯝꯁꯤ ꯄ꯭ꯔꯖꯥꯃꯩꯅ ꯄꯦꯟꯕ ꯑꯣꯏꯗ꯭ꯔꯤ ꯍꯧꯖꯤꯛ ꯂꯩꯕꯥꯛꯁꯤꯅ ꯄꯤꯔꯤꯕ ꯍꯣꯁꯄꯤꯇꯥꯜ ꯑꯃꯁꯨꯡ ꯃꯦꯗꯤꯀꯦꯜꯒꯤ ꯁꯥꯔꯕꯤꯁꯁꯤ ꯂꯥꯏꯔꯕꯁꯤꯡꯗꯗꯤ ꯃꯈꯣꯏꯅ ꯐꯪꯒꯗꯕ ꯈꯨꯗꯣꯡ ꯆꯥꯕꯒꯤ ꯆꯥꯡ ꯌꯥꯝꯅ ꯐꯪꯒꯗꯕ ꯋꯥꯠꯂꯤ ꯑꯅꯥ ꯂꯥꯏꯌꯦꯡꯁꯪꯁꯤꯡꯁꯤꯗ ꯂꯥꯏꯌꯦꯡꯕ ꯆꯠꯄ ꯃꯇꯝꯗ ꯈꯨꯗꯣꯡ ꯆꯥꯗꯕ ꯑꯁꯨꯛꯀꯤ ꯃꯇꯤꯛ ꯌꯥꯝꯅ ꯃꯥꯏꯌꯣꯛꯅꯔꯤ ꯃꯄꯨꯡ ꯑꯣꯏꯅ

ꯍꯧꯖꯤꯛ ꯄꯤꯔꯤꯕ ꯒꯕꯔꯃꯦꯟꯅ ꯄꯤꯔꯤꯕ ꯂꯩꯕꯥꯛꯁꯤꯅ ꯄꯤꯔꯤꯕ ꯍꯣꯁꯄꯤꯇꯥꯜ ꯑꯃꯁꯨꯡ ꯑꯅꯥ ꯂꯥꯏꯌꯦꯡꯁꯪꯒꯤ ꯈꯨꯗꯣꯡ ꯆꯥꯕꯁꯤ ꯃꯄꯨꯡ ꯑꯣꯏꯕ ꯄ꯭ꯔꯖꯥꯃꯩꯅ ꯐꯪꯕꯒꯤ ꯆꯥꯡ ꯌꯥꯝꯅ ꯋꯥꯠꯂꯤ ꯀꯣꯕꯤꯠꯀꯤ ꯃꯇꯝꯗ ꯄ꯭ꯔꯖꯥꯃꯩꯁꯤꯅ ꯂꯥꯏꯌꯦꯡꯕ ꯆꯠꯄ ꯑꯃꯁꯨꯡ ꯀꯣꯕꯤꯠꯇꯒꯤ ꯉꯥꯛꯊꯣꯛꯅꯕ ꯍꯣꯠꯅꯕ ꯃꯇꯝꯗ ꯑꯁꯨꯛꯀꯤ ꯃꯇꯤꯛ ꯈꯨꯗꯣꯡ ꯆꯥꯗꯕ ꯃꯌꯥꯝ ꯑꯃ ꯃꯥꯏꯌꯣꯛꯅꯈꯤ ꯃꯗꯨꯒꯤ ꯆꯩꯊꯦꯡ ꯃꯌꯥꯝ ꯑꯃ ꯐꯪꯈꯤꯕꯁꯨ ꯌꯥꯎꯔꯤ ꯃꯔꯝ ꯑꯁꯤꯅ ꯍꯧꯖꯤꯛ ꯂꯩꯔꯤꯕ ꯂꯩꯕꯥꯛ ꯑꯁꯤꯒꯤ ꯍꯣꯁꯄꯤꯇꯥꯜ ꯑꯃꯁꯨꯡ ꯃꯦꯗꯤꯀꯦꯜ ꯁꯥꯔꯕꯤꯁꯁꯤ ꯍꯥꯟꯅꯗꯒꯤ ꯍꯦꯟꯅ ꯐꯒꯠꯍꯟꯕ ꯃꯊꯧ ꯇꯥꯔꯤ ꯍꯥꯟꯅꯗꯒꯤ ꯐꯒꯠꯂꯛꯄꯒꯤ ꯃꯃꯤꯁꯨ ꯎꯕ ꯐꯪꯗꯔꯤ ꯂꯩꯒꯗꯕ ꯃꯇꯤꯛ ꯆꯥꯕ ꯏꯁꯇꯥꯐ

ꯍꯣꯁꯄꯤꯇꯥꯜ ꯑꯃ ꯑꯣꯏꯍꯟꯅꯅꯕ ꯍꯣꯠꯅꯃꯤꯟꯅꯕ ꯃꯊꯧ ꯇꯥꯔꯤ ꯃꯁꯤꯗ ꯍꯦꯟꯅ ꯃꯤꯠꯌꯦꯡ ꯆꯪꯕ ꯃꯊꯧ ꯇꯥꯏ